ꯃꯅꯤꯄꯨꯔꯗ ꯍꯩ ꯂꯩ ꯊꯥꯕ ꯌꯣꯟꯕ ꯑꯁꯤ ꯍꯩ ꯂꯩ ꯊꯥꯕ ꯑꯁꯤ ꯑꯩꯈꯣꯏꯅ ꯒꯥꯔꯗꯦꯟꯒꯨꯝꯕ ꯃꯆꯥ ꯃꯆꯥ ꯈꯔ ꯂꯩ ꯃꯁꯤꯗ ꯍꯩ ꯂꯩ ꯊꯥꯕ ꯈꯔ ꯇꯧꯅꯩ ꯑꯃꯁꯨꯡ ꯑꯩꯈꯣꯏꯅ ꯃꯅꯤꯄꯨꯔꯒꯤ ꯍꯩ ꯂꯩ ꯄꯥꯝꯕꯤꯁꯤꯡ ꯑꯁꯤ ꯀꯩꯊꯦꯜꯗ ꯆꯠꯂꯒ ꯂꯩꯕ ꯐꯪꯏ ꯑꯃꯁꯨꯡ ꯃꯅꯤꯄꯨꯔꯒꯤ ꯐꯣꯔꯦꯁꯁꯤꯡ ꯍꯥꯏꯕꯁꯤꯡ ꯁꯤꯗꯒꯤ ꯑꯩꯈꯣꯏꯅ ꯍꯩ ꯂꯩꯒꯤ ꯄꯥꯝꯕꯤꯁꯤꯡ ꯑꯁꯤ ꯑꯩꯈꯣꯏꯅ ꯃꯈꯣꯏꯒꯤ ꯑꯣꯐꯤꯁꯥꯔꯁꯤꯡꯒ ꯇꯥꯟꯅꯔꯒ ꯂꯩꯔꯨꯔꯒ

ꯊꯥꯖꯔꯒ ꯑꯃꯁꯨꯡ ꯄꯥꯝꯕꯤꯁꯤꯡ ꯑꯁꯤ ꯑꯩꯈꯣꯏꯅ ꯌꯣꯛꯈꯠꯂꯒ ꯑꯗꯨꯃꯥꯏꯅ ꯇꯧꯕ ꯅꯠꯇꯅ ꯑꯇꯣꯞꯄ ꯌꯥꯝꯅ ꯊꯥꯅꯗꯦ ꯍꯩ ꯂꯩ ꯄꯥꯝꯕꯤꯁꯤꯡ ꯑꯁꯤ ꯑꯩꯈꯣꯏꯅ ꯐꯣꯔꯦꯁꯁꯤꯡꯗꯒꯤ ꯑꯣꯐꯤꯁꯥꯔꯁꯤꯡꯗꯒꯤ ꯂꯧꯖꯩ ꯑꯃꯁꯨꯡ ꯑꯩꯈꯣꯏꯅ ꯌꯨꯝ ꯌꯨꯝꯗ ꯆꯥꯔꯕ ꯃꯇꯨꯡꯗ ꯃꯔꯨꯁꯤꯡ ꯑꯗꯨ ꯑꯩꯈꯣꯏꯅ ꯊꯝꯖꯤꯟ ꯈꯣꯝꯖꯤꯜꯂꯒ ꯑꯩꯈꯣꯏꯅ ꯊꯥꯕꯁꯨ ꯈꯔ ꯌꯥꯎꯅꯩ ꯍꯩ ꯂꯩ ꯊꯥꯕ ꯑꯁꯤ ꯌꯣꯟꯕ ꯊꯥꯕ ꯑꯁꯤ ꯌꯥꯝꯅꯗꯤ ꯆꯥꯎꯅꯗꯤ ꯇꯧꯅꯗꯦ ꯑꯩꯈꯣꯏꯒꯤ ꯃꯅꯤꯄꯨꯔ ꯃꯥꯔꯀꯦꯠꯇ ꯊꯝꯖꯔꯒꯦ